ꯑꯩꯅ ꯑꯍꯥꯟꯕ ꯀ꯭ꯂꯥꯁ ꯏꯂꯚꯦꯟ ꯀꯥꯕ ꯃꯇꯝꯁꯤꯗ ꯇꯨ ꯊꯥꯎꯖꯟ ꯇ꯭ꯋꯦꯟꯇꯤ ꯋꯥꯟꯗ ꯀꯣꯔꯣꯅꯥꯁꯦ ꯌꯥꯝꯅ ꯀꯟꯖꯜꯂꯛꯑꯦꯕ ꯍꯥꯏꯔꯤꯕ ꯃꯇꯝ ꯑꯁꯤꯗ ꯁ꯭ꯀꯨꯜꯁꯨ ꯀꯥꯕꯒꯤ ꯈꯨꯗꯣꯡꯆꯥꯕ ꯂꯩꯇꯦ ꯑꯗꯨꯅ ꯑꯣꯟꯂꯥꯏꯟ ꯀ꯭ꯂꯥꯁ ꯇꯧꯋꯦꯕ ꯑꯣꯟꯂꯥꯏꯟ ꯀ꯭ꯂꯥꯁ ꯇꯧꯕꯁꯤꯗ ꯌꯨꯝꯗ ꯑꯗꯨꯝ ꯂꯩꯁꯟꯕꯗ ꯏꯁꯥꯗ ꯅꯨꯡꯉꯥꯏꯇꯕ ꯁꯨꯝ ꯍꯦꯜꯂꯛꯄꯗꯒꯤ ꯀꯔꯤ ꯇꯧꯕ ꯌꯥꯏ ꯍꯥꯏꯅ ꯌꯦꯡꯉꯛꯄ ꯃꯇꯝꯗ ꯑꯩꯅ ꯃꯇꯝ ꯂꯦꯟꯕ ꯑꯣꯏꯅ ꯉꯥꯅꯨ ꯈꯔ ꯂꯣꯏꯖꯩꯌꯦꯕ ꯍꯥꯏꯔꯤꯕ ꯉꯥꯅꯨꯁꯤꯡ ꯑꯁꯤ ꯂꯣꯏꯕꯁꯤꯗ ꯑꯩꯗ ꯏꯁꯥꯗ ꯍꯥꯏꯗꯤ ꯈꯤꯇꯪ ꯈꯨꯗꯣꯡꯆꯥꯕ ꯈꯤꯇꯪ ꯄ꯭ꯔꯣꯐꯤꯠ ꯎꯔꯛꯄꯗꯒꯤ ꯑꯩꯅ ꯉꯥꯅꯨꯁꯤꯡ ꯑꯁꯤ ꯌꯣꯟꯖꯔꯕ ꯃꯇꯨꯡꯗ ꯑꯩꯅ ꯑꯃꯨꯛ ꯃꯊꯪꯗ ꯑꯣꯛ ꯑꯣꯛ ꯑꯃꯨꯛ ꯂꯣꯏꯕꯒꯤ ꯄ꯭ꯂꯥꯟ ꯇꯧꯔꯛꯑꯦ ꯑꯣꯛꯁꯤꯡ ꯑꯁꯤ ꯂꯣꯏꯕ ꯃꯇꯝꯗꯗꯤ ꯑꯣꯛꯇꯗꯤ ꯈꯤꯇꯪ ꯈꯨꯗꯣꯡꯊꯤꯅꯤꯡꯉꯥꯏ ꯑꯣꯏ ꯍꯥꯏꯕꯗꯤ ꯃꯍꯥꯛꯇꯤ ꯃꯅꯝ ꯆꯦꯟꯕ ꯄꯣꯠꯅꯤꯅ ꯌꯥꯝꯅꯁꯨ ꯃꯣꯠꯄꯅꯤꯅ ꯂꯩꯀꯥꯏꯗꯒꯤ ꯑꯗꯨꯝ ꯀꯝꯄ꯭ꯂꯦꯟ ꯈꯔ ꯑꯗꯨꯝ ꯂꯥꯛꯏ ꯍꯥꯏꯔꯤꯕꯁꯤꯡ ꯑꯁꯤ ꯑꯗꯨꯝ ꯑꯩꯅ ꯃꯥꯌꯣꯛꯅꯖꯔꯒ ꯑꯩꯅ ꯈꯤꯇꯪ ꯃꯐꯝ ꯆꯥꯕ ꯑꯃꯗ ꯍꯦꯟꯅ ꯃꯐꯝ ꯆꯥꯒꯗꯕ ꯖꯒꯥ ꯑꯃ ꯌꯦꯡꯖꯔꯒ ꯑꯣꯛꯁꯤꯡ ꯑꯁꯤ ꯂꯣꯏꯕ ꯍꯧꯈꯤ ꯑꯁꯨꯃꯥꯏ ꯇꯧꯗꯅ ꯁꯥ ꯉꯥꯁꯤꯡ ꯑꯁꯤ ꯂꯣꯏꯕꯒꯤ ꯍꯦꯟꯅ ꯂꯝꯁꯤꯗ ꯑꯩꯅ ꯍꯦꯟꯅ ꯏꯁꯥꯗ ꯅꯨꯡꯉꯥꯏꯖꯕ ꯍꯣꯕꯤ ꯑꯃꯒꯤ ꯇꯥꯏꯞꯇ ꯍꯦꯟꯅ ꯅꯨꯡꯉꯥꯏꯖꯕ ꯑꯃ ꯊꯣꯛꯂꯛꯄꯗꯒꯤ ꯑꯩ ꯑꯦꯅꯤꯃꯦꯜ ꯍꯁꯕꯦꯟꯗ꯭ꯔꯤꯁꯤꯗ ꯈꯣꯡꯗꯥꯖꯕ ꯍꯧꯈꯤꯕꯅꯤ